ꯍꯜꯂꯣ ꯁꯤ ꯀꯦꯕ ꯁꯥꯔꯕꯤꯁ ꯑꯣꯏꯕꯤꯔꯕꯣ ꯀꯦꯕ ꯑꯃ ꯑꯣꯗꯔ ꯇꯧꯈꯤꯕꯅꯦ ꯏꯌꯥꯔꯄꯣꯠ ꯆꯠꯅꯕ ꯄꯨꯡ ꯇꯔꯥ ꯇꯥꯁꯤꯜꯂꯛꯂꯦ ꯃꯇꯝꯁꯨ ꯊꯦꯡꯖꯤꯜꯂꯛꯂꯦ ꯑꯗꯨꯅ ꯍꯧꯖꯤꯛꯐꯥꯎ ꯗ꯭ꯔꯥꯏꯕꯔꯁꯨ ꯐꯣꯟ ꯇꯧꯈꯤꯕꯅꯤ ꯃꯥ ꯍꯧꯖꯤꯛꯐꯥꯎ ꯌꯧꯔꯦ ꯌꯧꯔꯦꯗꯤ ꯍꯧꯖꯤꯛ ꯍꯧꯖꯤꯛꯐꯥꯎ ꯌꯧꯁꯤꯜꯂꯛꯇꯦ ꯀꯔꯝ ꯀꯥꯟꯗ ꯌꯧꯔꯛꯇꯣꯏꯅꯣ ꯑꯗꯣ ꯃꯇꯝꯁꯤ ꯊꯦꯡꯈ꯭ꯔꯕꯅꯤꯅ ꯃꯊꯪꯗꯤ ꯅꯣꯏ ꯑꯣꯗꯔꯁꯨ ꯐꯪꯂꯣꯏꯗꯅ ꯑꯩꯁꯨ ꯑꯐꯪꯕ ꯒꯥꯔꯤ ꯑꯃꯗ ꯆꯠꯂꯅꯤ